ꯑꯩꯈꯣꯏꯒꯤ ꯃꯐꯝꯁꯤꯗ ꯂꯩꯔꯤꯕ ꯑꯅꯥ ꯂꯥꯏꯌꯦꯡ ꯐꯒꯠꯅꯕꯒꯤ ꯄꯥꯟꯗꯝꯗ ꯊꯝꯂꯤꯕ ꯂꯩꯉꯥꯛꯀꯤ ꯑꯣꯏꯕ ꯏꯁꯀꯤꯝ ꯈꯔꯒꯤ ꯃꯃꯤꯡ ꯄꯜꯂꯕꯗ ꯑꯩꯈꯣꯏꯅ ꯄ꯭ꯔꯗꯥꯟ ꯃꯟꯇ꯭ꯔꯤ ꯖꯥꯟ ꯑꯔꯣꯒ꯭ꯌꯥ ꯌꯣꯖꯅꯥ ꯄꯤ ꯑꯦꯝ ꯖꯦ ꯑꯦ ꯋꯥꯏ ꯑꯃꯁꯨꯡ ꯆꯤꯞ ꯃꯤꯅꯤꯁꯇꯔ ꯍꯛꯆꯦꯜ ꯀꯥꯔꯠ ꯑꯁꯤꯅꯤ ꯍꯥꯏꯔꯤꯕ ꯀꯩꯅꯣꯁꯤ ꯏꯁꯀꯤꯝꯁꯤꯡ ꯑꯁꯤꯅ ꯑꯗꯨꯛꯀꯤ ꯃꯇꯤꯛ ꯂꯥꯏꯔꯕꯁꯤꯡ ꯑꯃꯗꯤ ꯄꯩꯁꯥ ꯂꯩꯖꯗꯕ ꯂꯩꯅꯥꯗꯤ ꯅꯥꯔꯛꯑꯕꯁꯤꯡꯗ ꯃꯣꯏꯅ ꯂꯥꯏꯌꯦꯡ ꯑꯅꯥ ꯂꯥꯏꯌꯦꯡ ꯆꯠꯊꯕ ꯃꯇꯝꯗ ꯑꯆꯧꯕ ꯃꯇꯦꯡ ꯑꯃ ꯑꯣꯏꯔꯤ ꯍꯥꯏꯔꯤꯕ ꯃꯁꯤꯒꯤ ꯃꯇꯥꯡꯗ ꯑꯩꯅ ꯈꯪꯕ ꯈꯔ ꯄꯟꯕ ꯇꯥꯔꯕꯗꯤ ꯑꯩꯈꯣꯏꯒꯤ ꯀꯔꯝꯅ ꯈꯪꯉꯛꯈꯤꯕꯒꯦ ꯀꯔꯝꯅ ꯊꯤꯖꯤꯟꯔꯛꯈꯤꯕꯒꯦ ꯍꯥꯏꯕꯒꯤ ꯃꯇꯥꯡꯗ ꯄꯜꯂꯣ ꯍꯥꯏ ꯇꯥꯔꯒꯗꯤ ꯑꯩꯈꯣꯏꯒꯤ ꯈꯨꯡꯒꯪꯁꯤꯡꯗ ꯑꯩꯈꯣꯏꯒꯤ ꯈꯨꯡꯒꯪꯗꯁꯨ ꯑꯃꯁꯨꯡ ꯑꯇꯣꯞ ꯑꯇꯣꯞꯄ ꯈꯨꯡꯒꯪꯁꯤꯡꯗꯁꯨ ꯄ꯭ꯔꯗꯥꯟꯒꯤ ꯊꯥꯛꯇ ꯃꯈꯣꯏꯅ ꯑꯦꯋꯥꯔꯅꯦꯁ ꯄ꯭ꯔꯣꯒ꯭ꯔꯥꯝ ꯀꯌꯥ ꯑꯃ ꯁꯤꯟꯗꯅ ꯁꯤꯃ ꯁꯤꯃ ꯐꯩ ꯁꯤꯃ ꯐꯠꯇꯦ ꯍꯥꯏꯕꯁꯤ ꯃꯣꯏꯒꯤ ꯑꯦꯛꯁꯄꯥꯔꯠꯁꯤꯡꯅ ꯃꯥꯒꯤ ꯍꯤꯔꯝ ꯑꯗꯨꯗ ꯃꯔꯤ ꯂꯩꯅꯔꯤꯕ ꯃꯤꯑꯣꯏꯁꯤꯡꯅ ꯂꯥꯛꯄꯤꯗꯨꯅ ꯑꯩꯈꯣꯏꯗ ꯈꯪꯍꯟꯕꯒ ꯂꯣꯏꯅꯅ ꯑꯇꯣꯞꯄ ꯃꯤꯑꯣꯏꯁꯤꯡ ꯈꯪꯅꯔꯛꯄꯗꯒꯤ ꯃꯊꯪ ꯃꯊꯪ ꯁꯟꯗꯣꯛꯅꯔꯛꯄ ꯑꯗꯨꯒ ꯀꯥꯟꯅꯕ ꯑꯁꯤ ꯂꯧꯃꯤꯟꯅꯁꯤ ꯍꯥꯏꯕꯁꯤꯗ ꯑꯩꯈꯣꯏ ꯄꯨꯟꯅ ꯁꯔꯨꯛ ꯌꯥꯃꯤꯟꯅꯗꯨꯅ ꯍꯥꯏꯔꯤꯕ ꯏꯁꯀꯤꯝꯁꯤꯡ ꯑꯁꯤ ꯐꯪꯃꯤꯟꯅꯈꯤꯕꯅꯤ ꯑꯩꯒꯤ ꯑꯣꯏꯅꯁꯨ ꯑꯁꯨꯃꯥꯏ ꯇꯧꯗꯅ ꯑꯦꯋꯥꯔꯅꯦꯁꯁꯤꯡ ꯑꯁꯤꯒꯤ ꯃꯇꯦꯡꯗꯒꯤ ꯈꯪꯖꯈꯤꯕꯅꯤ ꯃꯁꯤ ꯍꯥꯏꯔꯒ ꯑꯩ ꯃꯇꯥꯡꯁꯤꯗ ꯂꯣꯏꯁꯤꯟꯖꯔꯒꯦ